ꯅꯣꯏꯒꯤ ꯔꯦꯁꯇꯨꯔꯦꯟꯗ ꯑꯩꯅ ꯆꯤꯀꯟ ꯐ꯭ꯔꯥꯏꯁ ꯔꯥꯏꯁ ꯑꯣꯔꯗꯔ ꯇꯧꯈꯤꯕꯗꯣ ꯑꯗꯣ ꯃꯅꯝ ꯅꯝꯃꯤꯅꯦ ꯑꯗꯨꯒ ꯑꯩꯈꯣꯏꯒꯤ ꯕꯅꯥꯅ ꯁꯦꯛ ꯑꯍꯨꯝ ꯍꯥꯏꯒꯤꯕꯗꯨꯁꯨ ꯑꯅꯤꯈꯇꯪ ꯄꯨꯔꯛꯑꯦ ꯑꯗꯨꯅ ꯅꯣꯏꯒꯤ ꯆꯤꯀꯟ ꯐ꯭ꯔꯥꯏꯁꯁꯦ ꯑꯩ ꯂꯧꯕ ꯉꯝꯃꯔꯣꯏ ꯍꯟꯗꯣꯈ꯭ꯔꯣ